ꯍꯂꯣ ꯑꯣ ꯀꯨꯝꯊꯔꯛꯀꯦ ꯇꯧꯔꯤꯌꯦ ꯑꯁꯣꯝꯗ ꯌꯦꯡꯉꯨ ꯄꯣꯠ ꯃꯌꯥꯝ ꯌꯣꯜꯂꯝꯕꯁꯦ ꯎꯕꯁꯤꯗ ꯑꯩ ꯄꯣꯠꯁꯤ ꯌꯦꯡ ꯂꯩꯔꯕꯅꯦ ꯍꯥꯎ ꯎꯔꯦ ꯎꯔꯦ ꯅꯣꯏꯗꯤ ꯅꯊꯟ ꯅꯊꯟ ꯆꯠꯄ ꯅꯠꯇ꯭ꯔꯣ ꯑꯩꯈꯣꯏꯒ ꯍꯧꯔꯝꯗꯕꯤꯗ ꯎꯝ ꯍꯣꯏ ꯆꯪꯉꯁꯤ ꯂꯥꯛꯑꯣ ꯆꯪꯉꯁꯤ ꯂꯥꯛꯑꯣ ꯂꯩꯔꯦ ꯑꯧ ꯇꯝꯇꯝ ꯆꯪꯉꯒ ꯁꯤ ꯇꯝꯇꯝ ꯆꯪꯉꯒ ꯌꯦꯡꯉꯁꯤ ꯀꯩꯅꯣ ꯄꯤꯀꯣꯛꯇꯨꯁꯨ ꯂꯩꯖꯔꯝꯁꯅꯤ ꯑꯗꯨꯝ ꯌꯥꯗꯦ ꯍꯥꯏꯕꯅꯤꯀꯣ ꯃꯣꯏ ꯆꯩ ꯍꯥꯏꯕꯅꯤꯀꯣ ꯐꯥꯏꯟ ꯇꯥꯖꯖꯅꯤ ꯅꯪ ꯑꯪ

ꯈꯪꯗꯤꯌꯦ ꯀꯩꯒꯗꯤ ꯍꯥꯟꯅ ꯂꯩꯔꯝꯃꯦ ꯍꯥꯏꯕꯅꯦ ꯍꯧꯖꯤꯛꯇꯤ ꯀꯩꯕꯨ ꯑꯃꯕꯧ ꯂꯩꯇꯕꯕꯨ ꯃꯥꯂꯤꯉꯣ ꯃꯣꯏꯁꯦ ꯏꯀꯣꯛ ꯀꯣꯛꯇ꯭ꯔꯣ ꯃꯣꯏ ꯖꯨꯁꯦ ꯃꯃꯥꯡ ꯑꯩꯈꯣꯏ ꯑꯁꯥꯝꯗ ꯑꯩꯈꯣꯏꯅ ꯆꯠꯂꯨꯕꯗꯣ ꯃꯣꯏ ꯖꯨꯗꯨꯒ ꯑꯩꯈꯣꯏ ꯖꯨꯁꯤꯒ ꯌꯦꯡꯉꯒ ꯐꯥꯒꯤ ꯌꯥꯝ ꯇꯥꯗ꯭ꯔꯥ ꯍꯥꯏꯕ ꯂꯥꯛꯑꯣ ꯂꯥꯛꯑꯣ ꯇꯨ ꯇꯨ ꯇꯨ ꯇꯨ ꯁꯤ ꯂꯩꯁꯦ ꯎꯔꯕꯔ ꯂꯥꯏꯔꯦꯟꯁꯦ ꯃꯤꯡꯁꯦꯟꯒ ꯈꯥꯔꯒ ꯊꯝꯃꯤꯁꯦ ꯍꯣꯏ ꯍꯣꯏ ꯕꯤ ꯌꯦꯟ ꯕꯣꯏꯂꯔꯅꯤꯀꯣ ꯂꯩꯔꯤꯁꯦ ꯑꯁ ꯑꯩꯈꯣꯏꯒꯁꯦ ꯎꯝꯕ ꯉꯝꯗꯧ ꯃꯥꯂꯦꯉꯣ ꯃꯥꯏꯁꯦ ꯂꯥꯟꯊꯣꯔꯛꯑꯣꯏꯗ ꯍꯩ ꯐꯖꯅ ꯈꯥꯔꯒ ꯊꯝꯃꯤꯁꯤꯗꯤ ꯀꯅꯥꯅ ꯅꯣꯡꯃꯩ ꯀꯥꯞꯇꯣꯔꯤꯒꯦ ꯇꯨ ꯇꯨ ꯇꯨ ꯑꯥ ꯂꯩꯔꯤꯁꯦ ꯎꯔꯕ꯭ꯔꯥ ꯁꯖꯤꯔꯥ ꯁꯉꯥꯏꯔꯗꯤ ꯈꯪꯗꯦ ꯑꯥꯗ ꯎꯔꯤꯁꯦ ꯁꯤ ꯑꯣꯏ ꯁꯤ ꯃꯔꯛꯁꯤꯗ ꯂꯩꯔꯝꯃꯅꯤ ꯁꯉꯥꯏꯗꯣ ꯑꯥ ꯇꯨ ꯌꯦꯡꯉꯨ ꯃꯆꯤꯒꯁꯦ ꯌꯥꯝ ꯐꯖꯗ꯭ꯔꯣ ꯑꯥ ꯃꯊꯟꯇꯒꯗꯣ ꯈꯥꯡꯄꯣꯛꯁꯪꯗ ꯃꯊꯟꯇꯒ ꯇꯧꯔ ꯂꯩꯔꯤꯗꯨꯅꯒ ꯇꯨꯒ ꯆꯨꯡꯗ꯭ꯔꯥ ꯌꯦꯡꯉꯣ ꯑꯁ ꯎꯝ ꯍꯣꯏ ꯍꯣꯏ ꯂꯥꯛꯑꯣ ꯂꯥꯛꯑꯣ ꯍꯜꯂꯁꯤ ꯂꯥꯛꯑꯣ